ꯑꯩꯅ ꯑꯩꯈꯣꯏ ꯏꯅꯥꯎꯄꯥꯒꯤ ꯁ꯭ꯀꯨꯜ ꯕꯨꯛ ꯑꯃ ꯂꯩꯔꯨꯕꯅꯦ ꯑꯗꯣ ꯂꯥꯏꯔꯤꯛꯁꯦ ꯌꯥꯝ ꯐꯩ ꯃꯔꯛꯇ ꯃꯌꯦꯛ ꯁꯦꯡꯗꯕ ꯈꯣꯠꯇꯕ ꯆꯦ ꯅꯨꯡ ꯇꯠꯄ ꯈꯣꯠꯄ ꯑꯃꯠꯇ ꯌꯥꯎꯗꯦ ꯌꯦꯛꯂꯝꯃꯤꯕ ꯂꯥꯏꯁꯤꯡꯁꯤꯁꯨ ꯃꯌꯦꯛ ꯌꯥꯝ ꯁꯦꯡꯏ ꯌꯥꯝ ꯐꯩ